ꯃꯍꯩꯔꯣꯏꯁꯤꯡꯅ ꯐꯪꯕ ꯏꯁꯀꯣꯂꯔꯁꯤꯞꯁꯤꯡ ꯂꯩ ꯃꯗꯨꯗꯤ ꯁꯔꯀꯥꯔꯗ ꯁꯔꯀꯥꯔꯒꯤ ꯁ꯭ꯀꯨꯜ ꯇꯝꯂꯤꯕ ꯁꯥꯇ꯭ꯔ ꯁꯥꯇ꯭ꯔꯤ ꯄꯨꯝꯅꯃꯛꯅ ꯏꯁꯀꯣꯂꯔꯁꯤꯞ ꯂꯣꯏꯅꯃꯛ ꯄꯤꯗꯨꯅ ꯁ꯭ꯀꯨꯜ ꯇꯝꯕꯗ ꯃꯇꯦꯡ ꯑꯣꯏꯅꯩ ꯑꯗꯨꯗ ꯅꯠꯇꯅ ꯅꯨꯄꯤ ꯃꯍꯩꯔꯣꯏꯁꯤꯡꯒꯤ ꯑꯣꯏꯕ ꯏꯁꯀꯤꯝ ꯀꯌꯥ ꯑꯃꯁꯨ ꯂꯩ ꯐꯤꯁꯥ ꯂꯣꯟꯁꯥ ꯃꯦꯆꯤꯟ ꯅꯨꯡꯆꯤꯟ ꯇꯝꯕ ꯑꯃꯗꯤ ꯃꯈꯟ ꯀꯌꯥ ꯑꯃ ꯇꯝꯕꯒꯤ ꯈꯨꯗꯣꯡ ꯆꯥꯕꯁꯨ ꯄꯤ ꯅꯨꯄꯤ ꯃꯄꯨꯔꯣꯏꯕ ꯂꯩꯇ꯭ꯔꯕ ꯂꯨꯈ꯭ꯔꯥꯕꯤꯁꯤꯡꯗꯁꯨ ꯀꯅꯥ ꯀꯅꯥꯕ ꯃꯌꯥꯝ ꯑꯃꯁꯨ ꯄꯤ